ꯍꯜꯂꯣ ꯇꯥꯕꯤꯀꯣ ꯑꯣ ꯁꯤꯁꯦ ꯑꯩꯅꯦ ꯏꯝꯐꯥꯜ ꯖꯒꯥꯒꯤ ꯀꯣꯏꯕ ꯂꯥꯛꯆꯕꯅꯦꯕ ꯑꯦꯛꯁꯄ꯭ꯂꯣꯔ ꯇꯧꯖꯒꯦꯅ ꯑꯗꯨ ꯖꯒꯥꯒꯤ ꯃꯇꯥꯡꯗ ꯈꯤꯇꯪ ꯍꯪꯖꯒꯦ ꯇꯧꯕꯅꯦ ꯏꯝꯐꯥꯜꯗ ꯀꯣꯏꯕ ꯌꯥꯕ ꯖꯒꯥꯁꯤꯡꯁꯦ ꯀꯔꯤ ꯀꯔꯤ ꯑꯣꯏꯗꯣꯏꯅꯣ ꯈꯤꯇ ꯍꯥꯏꯕꯤꯌꯨꯅꯦ ꯑꯥ ꯂꯣꯛꯇꯥꯛ ꯄꯥꯠꯀꯤ ꯃꯇꯥꯡꯁꯦ ꯂꯣꯛꯇꯥꯛ ꯄꯥꯠꯇ ꯌꯦꯡꯅꯤꯡꯉꯥꯏ ꯀꯔꯤ ꯀꯔꯤ ꯂꯩꯒꯦ ꯑꯗꯨꯒ ꯍꯥꯏꯗꯤ ꯃꯇꯝ ꯑꯊꯤꯡꯕ ꯃꯇꯝ ꯂꯩꯕ꯭ꯔꯥꯕ ꯂꯣꯏꯁꯤꯟꯈꯤꯕ ꯃꯇꯝ ꯀ꯭ꯂꯣꯁ ꯇꯥꯏꯃꯤꯡ ꯍꯥꯏꯕ ꯑꯃ ꯑꯣ ꯔꯤꯖꯣꯔꯠꯇꯨꯒꯤ ꯄ꯭ꯔꯥꯏꯁ ꯔꯦꯟꯠꯀꯨꯝꯕꯒꯗꯤ ꯈꯪꯕꯤꯕ꯭ꯔꯥ ꯑꯗꯣ ꯑꯇꯣꯞꯄ ꯂꯣꯛꯇꯥꯛꯇ ꯇꯧꯕ ꯌꯥꯕ ꯑꯩꯈꯣꯏꯅ ꯑꯦꯛꯇꯤꯕꯤꯇꯤ ꯍꯥꯏ ꯇꯥꯔꯦꯀꯣ ꯑꯗꯨꯒꯨꯝꯕꯒꯗꯤ ꯈꯪꯕꯤꯕ ꯂꯩ ꯂꯩꯕ꯭ꯔꯥ ꯍꯥꯏꯗꯤ ꯁꯖꯦꯁꯟ ꯈꯤꯇ ꯄꯥꯝꯖꯕ ꯑꯣ ꯑꯗꯨꯗꯤ ꯊꯝꯕꯥꯜꯅꯨꯡꯒꯨꯝꯕꯒꯗꯤ ꯎꯕ ꯐꯪꯒꯗ꯭ꯔꯥ ꯍꯧꯖꯤꯛꯁꯦ ꯑꯗꯣ ꯑꯩꯈꯣꯏꯅ ꯃꯐꯝꯗꯨꯗꯒꯤ ꯉꯥ ꯅꯨꯡꯒ ꯐꯥꯔꯒꯁꯨ ꯑꯗꯨꯝ ꯀꯩꯅꯣ ꯇꯧꯕ ꯌꯥꯕ ꯑꯗꯨꯒꯨꯝꯕꯒꯤ ꯄꯔꯃꯤꯁꯟꯒ ꯂꯩꯕ꯭ꯔꯥ ꯑꯣ ꯌꯥꯝꯅ ꯅꯨꯉꯥꯏꯖꯔꯦ ꯑꯗꯣ ꯑꯩꯅ ꯇꯥꯕꯗ ꯂꯣꯛꯇꯥꯛꯇ ꯅꯛꯅ ꯃꯣꯏꯒꯤ ꯑꯇꯥꯡꯕ ꯁꯥ ꯃꯈꯜ ꯑꯃ ꯂꯩꯌꯦꯅꯁꯨ ꯇꯥꯏꯌꯦ ꯑꯗꯨ ꯑꯗꯨꯝ ꯑꯩꯈꯣꯏꯅ ꯆꯠꯂꯒ ꯌꯦꯡꯕ ꯑꯗꯨꯝ ꯐꯪꯕꯤꯒꯗ꯭ꯔꯥ ꯌꯥꯔꯒꯗꯤ ꯑꯗꯨꯝ ꯑꯩꯒꯤ ꯏꯆꯦꯁꯤꯡꯅ ꯑꯩꯉꯣꯟꯗ ꯒꯥꯏꯠ ꯇꯧꯕꯤꯕ ꯌꯥꯒꯗ꯭ꯔꯥ ꯅꯠꯇ꯭ꯔꯒꯅ ꯑꯇꯣꯞꯄ ꯒꯥꯏꯠ ꯈꯪꯅꯕ ꯑꯃ ꯑꯩꯒ ꯆꯠꯃꯤꯟꯅꯕ ꯌꯥꯒꯗꯕꯒꯤ ꯈꯨꯗꯣꯡꯆꯥꯕ ꯂꯩꯕꯤꯕ꯭ꯔꯥ ꯑꯣ ꯌꯥꯝꯃ ꯅꯨꯉꯥꯏꯖꯔꯦ ꯑꯗꯨꯗꯤ ꯑꯩ ꯆꯠꯂꯒꯦ ꯑꯗꯨꯒ ꯀꯩꯅꯣꯗꯣ ꯊꯤ ꯑꯁꯣꯝ ꯃꯐꯝꯗ ꯒꯥꯏꯠꯇꯣ ꯂꯩꯕ꯭ꯔꯥꯅ ꯌꯦꯡꯖꯧꯔꯒꯦ ꯊꯝꯖꯔꯒꯦ ꯑꯗꯨꯗꯤ